ꯑꯥꯔꯠ ꯑꯦꯟ ꯀ꯭ꯔꯥꯐꯀꯤ ꯁꯦꯛꯇꯔꯗꯤ ꯑꯩꯈꯣꯏꯒꯤ ꯑꯦꯔꯤꯌꯥ ꯍꯧꯖꯤꯛ ꯑꯦꯔꯤꯌꯥꯗꯤ ꯁꯦꯅꯥꯄꯇꯤꯔꯣꯝꯗꯗꯤ ꯌꯥꯝ ꯃꯣꯏꯅ ꯌꯥꯝ ꯐꯖꯅ ꯁꯦꯝꯕꯤꯌꯦ ꯍꯥꯏꯕꯗꯤ ꯃꯣꯏꯅ ꯐꯖꯅ ꯄ꯭ꯔꯣꯒ꯭ꯔꯥꯝꯒꯨꯝꯕ ꯑꯆꯧ ꯑꯆꯧꯕ ꯁꯦꯝꯃꯦ ꯑꯗꯨꯒ ꯃꯣꯏꯅ ꯄ꯭ꯔꯥꯏꯖꯀꯨꯝꯕꯁꯨ ꯌꯥꯝ ꯑꯆꯧ ꯑꯆꯧꯕ ꯄꯤꯌꯦ ꯑꯗꯨꯗꯤ ꯑꯉꯥꯡꯈꯣꯏꯁꯨ ꯌꯥꯝ ꯂꯥꯛꯅꯤꯡꯉꯦ ꯃꯣꯏꯅ ꯄ꯭ꯔꯥꯏꯖ ꯌꯦꯡꯂꯁꯨ ꯂꯥꯛꯀꯅꯤ ꯑꯗꯨꯒ ꯈꯔ ꯈꯔ ꯈꯔꯗꯤ ꯃꯣꯏꯅ ꯃꯁꯥꯒꯤ ꯇꯦꯂꯦꯟꯗꯨ ꯃꯤꯕꯨ ꯎꯠꯀꯦ ꯍꯥꯏꯅ ꯑꯗꯨꯝ ꯂꯥꯛꯀꯅꯤ ꯑꯗꯨꯒ ꯃꯣꯏ ꯑꯗꯨ ꯁꯦꯝꯕꯤꯕꯗꯤ ꯌꯥꯝ ꯐꯩꯌꯦ ꯍꯥꯏꯕꯗꯤ ꯑꯉꯥꯡꯈꯣꯏ ꯀꯟꯐꯤꯗꯦꯟꯁꯀꯨꯝꯕꯁꯨ ꯌꯥꯝ ꯆꯥꯎꯒꯅꯤ ꯑꯗꯨꯒ ꯑꯣ ꯑꯩꯅ ꯉꯁꯤ ꯃꯣꯏꯅ ꯉꯁꯤ ꯄ꯭ꯔꯥꯏꯖ ꯐꯪꯂꯗꯤ ꯍꯥꯏꯅ ꯑꯃꯨꯛꯀ ꯑꯃꯨꯛꯀꯁꯨ ꯃꯣꯏ ꯆꯠꯅꯤꯡꯉꯦ ꯑꯗꯨꯒ ꯃꯣꯏꯅ ꯆꯠꯂꯗꯤ ꯃꯣꯏꯒꯤ ꯀꯟꯐꯤꯗꯦꯟꯁ ꯂꯦꯕꯦꯜꯁꯨ ꯆꯥꯎꯒꯅꯤ ꯑꯗꯨꯒ ꯃꯣꯏꯅ ꯑꯩ ꯇꯧꯕ ꯉꯝꯒꯦ ꯇꯧꯕ ꯉꯝꯃꯦ ꯍꯥꯏꯕꯁꯨ ꯑꯣꯏꯒꯅꯤ ꯑꯗꯨꯒ ꯑꯁꯤꯒꯤ ꯄ꯭ꯔꯣꯒ꯭ꯔꯥꯝꯒꯨꯝꯕ ꯊꯝꯃꯤꯕ ꯃꯤꯁꯦ ꯑꯩ ꯌꯥꯝ ꯍꯥꯏꯅꯤꯡꯉꯦ ꯍꯥꯏꯕꯗꯤ ꯑꯁꯤꯒꯨꯝꯕ ꯄ꯭ꯔꯣꯒ꯭ꯔꯥꯝꯗꯤ ꯌꯥꯝ ꯌꯥꯝ ꯊꯝꯕꯤꯌꯣ ꯑꯗꯨꯒ ꯑꯉꯥꯡꯈꯣꯏꯕꯨꯗꯨ ꯀꯟꯐꯤꯗꯦꯟꯁ ꯌꯥꯝ ꯌꯥꯝ ꯄꯤꯌꯣ ꯑꯗꯨ ꯇꯧꯔꯗꯤ ꯍꯧꯖꯤꯛꯀꯤ ꯂꯥꯛꯂꯤꯕ ꯖꯦꯅꯦꯔꯦꯁꯟꯒꯤ ꯃꯤꯅꯁꯨ ꯌꯥꯝ ꯐꯖꯅ ꯃꯣꯏꯅ ꯅꯣꯏꯅ ꯑꯗꯨꯃꯥꯏꯅ ꯇꯧꯔꯗꯤ ꯂꯥꯛꯂꯤꯕ ꯖꯦꯅꯦꯔꯦꯁꯟꯒꯤ ꯃꯤꯅꯁꯨ ꯑꯦꯛꯖꯥꯝꯄꯜ ꯑꯃ ꯐꯖꯕ ꯐꯪꯒꯤꯅꯤ ꯑꯗꯨꯒ ꯃꯣꯏꯅꯁꯨ ꯃꯣꯏꯒꯤ ꯖꯦꯅꯦꯔꯦꯁꯟ ꯃꯣꯏꯒꯤ ꯃꯇꯝꯗ ꯑꯗꯨꯃꯥꯏꯅ ꯐꯖ ꯐꯖꯅ ꯇꯧꯒꯅꯤ ꯍꯥꯏꯕꯗꯤ ꯑꯗꯨꯃꯥꯏꯅ ꯇꯧꯔꯗꯤ ꯑꯩꯈꯣꯏꯒꯤ ꯚꯥꯔꯠꯁꯨ ꯌꯥꯝ ꯐꯒꯅꯤ ꯍꯥꯏꯗꯤ ꯄꯦꯟꯇꯔꯁꯀꯨꯝꯕꯁꯨ ꯌꯥꯝ ꯂꯩꯒꯅꯤ ꯑꯗꯨꯒ ꯀꯔꯤ ꯀꯔꯥ ꯄ꯭ꯔꯣꯒ꯭ꯔꯥꯝ ꯑꯃꯁꯨ ꯂꯩꯇ꯭ꯔꯗꯤ ꯃꯣꯏꯕꯨꯁꯨ ꯑꯩ ꯑꯁꯤ ꯇꯧꯔꯤꯌꯦ ꯇꯧꯕ ꯍꯩꯌꯦ ꯍꯥꯏꯕꯗꯨ ꯈꯪꯉꯣꯏꯕ ꯑꯗꯨ ꯑꯩꯅ ꯃꯣꯏꯅ ꯈꯪꯉꯁꯨ ꯎꯠꯅꯤꯡꯉꯥꯏ ꯃꯤ ꯀꯅꯥꯁꯨ ꯂꯩꯇꯕꯅꯤꯅ ꯀꯅꯥꯁꯨ ꯈꯪꯕꯤꯔꯣꯏ ꯑꯗꯨꯒꯤ ꯃꯣꯏꯁꯨ ꯑꯩ ꯑꯦ ꯁꯨꯃꯥꯏꯅ ꯂꯩꯌꯦ ꯍꯥꯏꯗꯤ ꯍꯥꯏꯔꯒ ꯍꯥꯏꯔꯗꯤ ꯆꯠꯂꯣꯏ ꯑꯗꯨꯗꯤ ꯑꯩꯈꯣꯏ ꯌꯨꯠꯀꯤ ꯃꯤ ꯁꯦꯛꯇꯔꯒꯤ ꯃꯤꯅ ꯐꯖꯅ ꯑꯥꯔꯠ ꯑꯦꯟ ꯀ꯭ꯔꯥꯐ ꯁꯦꯛꯇꯔꯒꯤ ꯃꯤꯅ ꯐꯖꯅ ꯑꯁꯤꯗ ꯑꯦꯛꯁꯟ ꯂꯧꯕꯤꯔꯗꯤ ꯐꯖꯒꯅꯤ ꯑꯩꯈꯣꯏꯒꯤ ꯑꯉꯥꯡꯈꯣꯏꯁꯨ ꯌꯥꯝ ꯐꯒꯅꯤ ꯍꯥꯏꯅ ꯍꯥꯏꯅꯤꯡꯉꯦ ꯊꯦꯡꯛ ꯌꯨ